ꯑꯩꯅ ꯍꯥꯟꯅ ꯒꯨꯍꯥꯗꯒꯤ ꯏꯁꯤꯡ ꯁꯣꯛꯄ ꯃꯇꯝꯗꯗꯤ ꯕꯥꯔꯇꯤꯟꯗ ꯊꯧꯔꯤ ꯄꯨꯜꯂꯒ ꯊꯧꯔꯤ ꯄꯨꯜꯂꯒ ꯏꯁꯤꯡ ꯁꯣꯛꯑꯝꯃꯤ ꯑꯗꯣ ꯍꯧꯖꯤꯛꯇꯤ ꯍꯧꯖꯤꯛꯇꯤ ꯒꯨꯍꯥꯗꯒꯤ ꯏꯁꯤꯡ ꯁꯣꯛꯄꯁꯦ ꯑꯦꯂꯦꯛꯇ꯭ꯔꯤꯛ ꯃꯣꯇꯣꯔꯒꯤ ꯃꯇꯦꯡ ꯂꯧꯔꯒ ꯑꯩꯅ ꯏꯁꯤꯡ ꯁꯣꯀꯠꯄ ꯏꯁꯤꯡ ꯆꯤꯡꯈꯠꯄꯁꯨ ꯉꯝꯂꯦ ꯉꯝꯂꯦ ꯑꯗꯨꯅ ꯍꯧꯖꯤꯛ ꯏꯂꯦꯛꯇ꯭ꯔꯤꯛ ꯃꯣꯇꯣꯔ ꯑꯁꯤ ꯁꯤꯖꯤꯟꯅꯔꯒ ꯑꯩꯅ ꯏꯁꯤꯡ ꯁꯣꯀꯠꯄꯒꯤ ꯃꯇꯦꯡ ꯑꯁꯤ ꯃꯇꯦꯡ ꯃꯇꯦꯡ ꯑꯁꯤ ꯂꯩꯔꯦ ꯂꯩ